ꯆꯨꯝꯃꯤ ꯑꯩꯁꯤ ꯚꯤꯗꯤꯑꯣ ꯒꯦꯝ ꯃꯔꯝꯗ ꯌꯥꯝ ꯄꯥꯝꯃꯤ ꯌꯥꯝꯅꯁꯨ ꯑꯩ ꯑꯦꯋꯥꯔ ꯇꯧꯕꯅꯦ ꯀꯔꯤꯒꯤꯅꯣ ꯍꯥꯏꯔꯗꯤ ꯚꯤꯗꯤꯑꯣ ꯒꯦꯝꯁꯤ ꯑꯩꯒꯤ ꯑꯄꯥꯝꯕ ꯒꯦꯝ ꯑꯃ ꯑꯣꯏꯕꯅꯦ ꯑꯩꯅ ꯍꯧꯖꯤꯛ ꯍꯧꯖꯤꯛꯁꯦ ꯁꯥꯟꯅꯔꯤꯕ ꯒꯦꯝꯁꯤ ꯄꯞꯖꯤ ꯑꯣꯏꯅ ꯃꯔꯨ ꯑꯣꯏꯅ ꯁꯥꯟꯅꯕꯅꯦ ꯑꯍꯤꯡ ꯇꯨꯝꯕ ꯌꯥꯗꯦ ꯃꯔꯨꯞ ꯃꯄꯥꯡꯒ ꯋꯥꯔꯤ ꯁꯥꯅ ꯃꯇꯝ ꯂꯩꯇꯦ ꯒꯦꯝꯁꯦ ꯍꯦꯛꯇ ꯍꯧꯔꯗꯤ ꯑꯩꯁꯤ ꯃꯤꯕꯨ ꯋꯥꯔꯤ ꯁꯥꯍꯟꯅꯤꯡꯗꯦ ꯇꯣꯡꯉꯥꯟꯅ ꯀꯥꯆꯤꯟ ꯑꯃ ꯆꯠꯂꯒ ꯏꯁꯥꯅ ꯃꯤꯕꯨ ꯅꯣꯡꯃꯩꯅ ꯀꯥꯞꯄ ꯒ꯭ꯔꯨꯞ ꯒ꯭ꯔꯨꯞ ꯇꯧꯔꯒ ꯈꯨꯝꯖꯤꯜꯂꯒ ꯁꯥꯟꯅꯕ ꯍꯥꯏꯕꯁꯤ ꯑꯩ ꯌꯥꯝ ꯄꯥꯝꯃꯤ ꯑꯗꯨꯅ ꯁꯥꯟꯅꯕ ꯃꯣꯕꯥꯏꯜ ꯒꯦꯝ ꯍꯥꯏꯕꯁꯤꯗ ꯑꯩꯁꯤ ꯌꯥꯝ ꯀ꯭ꯔꯦꯖꯤ ꯑꯃ ꯑꯣꯏꯔꯒ ꯑꯩꯁꯦ ꯊꯕꯛ ꯁꯨꯕꯁꯨ ꯈꯪꯗ꯭ꯔꯦ ꯆꯥꯕ ꯊꯛꯄꯁꯨ ꯈꯪꯗ꯭ꯔꯦ

ꯏꯆꯥ ꯏꯁꯨꯗꯁꯨ ꯑꯩ ꯐꯖꯅ ꯇꯝꯕꯤꯔꯒ ꯃꯈꯣꯏꯁꯦ ꯁꯥꯟꯅꯍꯜꯂꯒ ꯃꯤ ꯑꯃ ꯑꯃ ꯑꯣꯏꯍꯜꯂꯒ ꯚꯤꯗꯤꯑꯣ ꯒꯦꯝꯒꯤ ꯒꯦꯃꯔ ꯃꯤ ꯑꯃ ꯑꯣꯏꯍꯟꯅꯤꯡꯉꯤ ꯍꯥꯏꯅꯁꯨ ꯑꯩ ꯑꯉꯥꯡ ꯏꯆꯥ ꯏꯆꯥ ꯏꯁꯨꯗꯁꯨ ꯑꯩ ꯍꯥꯏꯕꯤꯅꯤꯡꯉꯤ ꯑꯗꯨꯅ ꯑꯩꯅ ꯁꯥꯟꯅꯒꯕ ꯒꯦꯝ ꯍꯥꯏꯕꯁꯤ ꯌꯥꯝ ꯃꯔꯨ ꯑꯣꯏꯅ ꯄꯞꯖꯤꯅꯤ ꯑꯗꯨꯅ ꯅꯨꯡꯉꯥꯏꯕ ꯒꯦꯝ ꯑꯃꯅꯤ ꯑꯗꯨꯅ ꯃꯤ ꯍꯥꯏꯕꯗꯁꯨ ꯑꯩ ꯄꯥꯎꯇꯥꯛ ꯄꯤꯔꯒ ꯑꯗꯨꯃꯥꯏꯅ ꯁꯥꯟꯅꯔꯣ ꯈꯣꯠꯂꯣ ꯇꯧꯔꯣ ꯍꯥꯏꯅ ꯑꯦꯟꯀꯔꯦꯖ ꯄꯤꯅꯤꯡꯉꯤ ꯍꯥꯏꯅ ꯑꯩ ꯍꯥꯏꯖꯅꯤꯡꯉꯤ ꯑꯗꯨꯅ ꯒꯦꯝ ꯍꯥꯏꯕꯁꯤ ꯄꯞꯖꯤ ꯒꯦꯝ ꯍꯥꯏꯕꯁꯤ ꯈ꯭ꯋꯥꯏꯗꯒꯤ ꯑꯩꯅ ꯄꯥꯝꯖꯕ ꯈ꯭ꯋꯥꯏꯗꯒꯤ ꯑꯩꯅ ꯏꯟꯇꯔꯦꯁ ꯂꯩꯖꯕ ꯈ꯭ꯋꯥꯏꯗꯒꯤ ꯑꯩꯅ ꯅꯨꯡꯉꯥꯏꯕ ꯒꯦꯝ ꯑꯃꯅꯤ ꯇꯨꯝꯕ ꯆꯥꯕ ꯈꯪꯗꯅ ꯁꯥꯟꯅꯕ ꯃꯇꯝꯗ ꯅꯣꯡꯉꯥꯜꯂꯒ ꯑꯗꯨꯝ ꯎꯕꯅꯦ ꯑꯗꯨꯅ ꯅꯨꯡꯉꯥꯏꯕ ꯅꯨꯡꯉꯥꯏꯕ ꯍꯥꯏꯕꯁꯤ ꯑꯩꯈꯣꯏꯗ ꯑꯩꯈꯣꯏꯒꯤꯗꯃꯛꯇꯁꯨ ꯍꯛꯆꯥꯡ ꯁꯣꯛꯅꯤꯉꯥꯏ ꯂꯩꯇꯦ ꯍꯥꯏ ꯈꯜꯂꯤ ꯅꯨꯡꯉꯥꯏꯇꯕ ꯍꯥꯏꯕꯁꯤꯗꯤ ꯑꯩꯈꯣꯏꯗ ꯌꯥꯝ ꯋꯥꯏ ꯑꯗꯨꯕꯨ ꯅꯨꯡꯉꯥꯏꯕ ꯍꯥꯏꯕꯁꯤꯗꯤ ꯑꯩꯈꯣꯏ ꯑꯋꯥ ꯑꯅꯥ ꯈꯪꯗꯕꯅꯤ ꯑꯗꯨꯅ ꯇꯨꯡꯗ ꯂꯥꯛꯀꯗꯕꯁꯤꯁꯨ ꯐꯖꯅ ꯍꯣꯠꯅꯔꯒ ꯁꯥꯟꯅꯁꯤ ꯍꯥꯏꯅꯁꯨ ꯑꯩ ꯃꯌꯥꯝꯗ ꯍꯥꯏꯖꯅꯤꯡꯉꯤ